ꯑꯩꯒꯤ ꯏꯁꯥꯒꯤ ꯃꯣꯠꯇꯗꯤ ꯂꯥꯏ ꯌꯦꯛꯄ ꯑꯁꯤꯅ ꯑꯩꯈꯣꯏ ꯃꯤꯑꯣꯏ ꯑꯃꯒꯤ ꯈꯨꯗꯣꯡ ꯊꯤꯕ ꯑꯃ ꯊꯣꯛꯄ ꯃꯇꯝꯗ ꯃꯣꯏꯅ ꯃꯇꯦꯡ ꯌꯥꯝꯅ ꯄꯥꯡꯉꯦ ꯍꯥꯏꯕꯗꯤ ꯑꯩꯈꯣꯏꯅ ꯈꯨꯗꯣꯡ ꯊꯤꯔꯤꯕ ꯄꯣꯠ ꯑꯗꯨ ꯂꯥꯏꯗ ꯑꯣꯏꯅ ꯌꯦꯛꯊꯣꯛꯄ ꯑꯩꯈꯣꯏꯅ ꯋꯥꯔꯤꯕ ꯄꯣꯠ ꯑꯗꯨ ꯂꯥꯏꯗ ꯑꯣꯏꯅ ꯌꯦꯡꯊꯣꯛꯄ ꯃꯌꯥꯝꯗꯣꯏꯅ ꯎꯠꯂꯕ ꯈꯣꯠꯂꯕ ꯑꯗꯨ ꯑꯣꯏꯔꯒꯗꯤ ꯑꯩꯈꯣꯏꯅ ꯄꯨꯔꯤꯕ ꯑꯋꯥꯕ ꯆꯩꯅꯥ ꯑꯗꯨ ꯈꯤꯇꯪꯗꯪ ꯑꯣꯏꯔꯁꯨ ꯍꯟꯗꯕ꯭ꯔꯅ ꯈꯜꯂꯤ ꯑꯩ ꯋꯥꯈꯟꯗꯗꯤ ꯍꯥꯏꯕꯗꯤ ꯑꯩꯒꯤ ꯏꯁꯥꯒꯤ ꯏꯁꯥꯗ ꯊꯣꯛꯄꯅꯤꯅ ꯃꯌꯥꯝꯗꯁꯨ ꯈꯔꯇꯁꯨ ꯊꯣꯛꯂꯝꯗꯣꯏ ꯃꯥꯜꯂꯦ ꯑꯗꯨꯇꯪꯁꯨ ꯅꯠꯇꯅ ꯑꯁꯤ ꯂꯥꯏ ꯌꯦꯛꯄ ꯍꯥꯏꯕꯁꯤ ꯑꯩꯈꯣꯏꯗ ꯋꯥꯈꯟꯗ ꯌꯥꯝꯅ ꯄꯣꯊꯥꯍꯟꯕ ꯑꯃ ꯑꯣꯏꯌꯦ ꯑꯩꯈꯣꯏ ꯂꯥꯏꯗꯨꯗ ꯑꯣꯏꯅ ꯑꯗꯨꯝ ꯋꯥꯈꯟꯁꯦ ꯊꯥꯗꯔꯒꯗꯤ ꯑꯇꯣꯞꯄ ꯋꯥꯈꯟ ꯑꯐꯠꯇꯕ ꯋꯥꯈꯟꯕꯨ ꯑꯣꯏꯒꯦꯔꯥ ꯑꯐꯕ ꯋꯥꯈꯟꯕꯨ ꯑꯣꯏꯒꯦꯔꯥ ꯑꯇꯣꯞꯄ ꯎ ꯎꯋ ꯋꯥꯈꯟꯁꯦ ꯆꯥꯏꯍꯟꯕꯗꯗꯨ ꯑꯣꯏꯗꯦ ꯑꯁꯤꯃ ꯑꯣꯏ ꯑꯗꯨꯇꯪ ꯅꯠꯇꯅ ꯑꯩꯈꯣꯏ ꯑꯩꯅ ꯑꯩ ꯏꯁꯥꯒꯤ ꯂꯥꯏ ꯌꯦꯛꯂꯛꯄꯗꯒꯤ ꯀꯩ ꯀꯩ ꯑꯅꯧꯕ ꯒꯨꯟ ꯂꯥꯛꯀꯦ ꯍꯥꯏꯕ ꯃꯇꯝꯗ ꯑꯩꯈꯣꯏꯒꯤ ꯋꯥꯈꯜ ꯁꯥꯒꯠꯄ ꯉꯝꯕꯒꯤ ꯑꯩꯉꯣꯟꯗ ꯄꯋꯔ ꯑꯁꯤ ꯑꯩꯉꯣꯟꯗ ꯌꯥꯝꯅ ꯂꯥꯛꯄ꯭ꯔꯥꯅ ꯈꯜꯂꯤ ꯑꯗꯨꯇꯪꯁꯨ ꯅꯠꯇꯅ ꯑꯅꯧ ꯑꯅꯧꯕ ꯄꯣꯠꯇ ꯈꯠꯇꯅꯦ ꯑꯩꯈꯣꯏꯅ ꯂꯥꯏꯒꯤ ꯃꯑꯣꯡꯗꯨ ꯌꯦꯡꯄ ꯑꯣꯔ ꯀꯩꯗꯣꯅꯤ ꯋꯥꯈꯜ ꯍꯦꯟꯅ ꯄꯨꯊꯣꯛꯍꯟꯕ ꯈꯣꯠꯄ ꯍꯥꯏꯕꯗꯤ ꯑꯩꯅ ꯑꯇꯤꯌꯥꯇꯗꯪ ꯌꯦꯡꯂꯨ ꯃꯇꯝꯗ ꯑꯩꯅ ꯀ꯭ꯂꯥꯎꯠꯀꯤ ꯃꯍꯨꯠꯇ ꯑꯩꯈꯣꯏꯅ ꯀꯩꯃꯥꯏꯅ ꯎꯒꯦ ꯍꯥꯏ ꯃꯇꯝꯗ ꯑꯦ ꯑꯁꯤꯗꯤ ꯍꯪꯉꯣꯏ ꯃꯥꯜꯂꯤ ꯌꯦꯟ ꯃꯥꯜꯂꯤ ꯅꯠꯇ꯭ꯔꯒ ꯃꯤ ꯑꯃꯒꯤ ꯁꯛꯇꯝ ꯑꯃ ꯃꯥꯜꯂꯤ ꯈꯣꯠꯂꯤ ꯍꯥꯏꯕ ꯄꯣꯠ ꯑꯁꯤ ꯑꯩ ꯏꯁꯥꯒꯤ ꯋꯥꯈꯟꯗ ꯁꯥꯒꯠꯄ ꯉꯝꯕ ꯑꯣꯔ ꯑꯦꯅꯤ ꯁꯤꯆꯨ꯭ꯋꯦꯁꯟ ꯑꯃ ꯑꯦꯅꯤ ꯀꯩꯇ ꯁꯤꯟ ꯑꯃ ꯌꯦꯡꯕ ꯃꯇꯝꯗ ꯏꯁꯥꯅ ꯁꯥꯒꯠꯄ ꯉꯝꯕ ꯀ꯭ꯋꯥꯂꯤꯇꯤ ꯑꯃ ꯆꯦꯜꯂꯛꯄ꯭ꯔꯥꯅ ꯈꯜꯂꯤ ꯂꯥꯏ ꯌꯦꯛꯄ ꯇꯝꯃꯨꯕꯗꯩ